ꯑꯅꯧꯕ ꯃꯥꯂꯦꯝ ꯑꯁꯤ ꯃꯅꯤꯄꯨꯔꯤ ꯂꯣꯟ ꯑꯁꯤꯗ ꯆꯥꯎꯈꯠꯂꯛꯄꯒꯤ ꯃꯇꯨꯡ ꯏꯟꯅ ꯐꯦꯁꯕꯨꯛ ꯏꯟꯁꯇꯥꯒ꯭ꯔꯥꯝ ꯋꯥꯠꯁꯆꯞ ꯑꯁꯤ ꯆꯥꯎꯈꯠꯂꯛꯄꯒꯤ ꯃꯇꯨꯡ ꯏꯟꯅ ꯂꯩꯔꯛꯄꯅ ꯑꯩꯈꯣꯏꯒꯤ ꯃꯅꯤꯄꯨꯔꯤ ꯂꯣꯟ ꯑꯁꯤ ꯉꯥꯡꯕꯗ ꯌꯥꯝꯅ ꯄ꯭ꯔꯣꯕ꯭ꯂꯦꯝ ꯑꯣꯏꯔꯦ